ꯃꯅꯤꯄꯨꯔ ꯑꯁꯤ ꯐꯨꯔꯨꯞ ꯀꯌꯥꯅ ꯈꯨꯟꯗꯥꯃꯤꯟꯅꯕ ꯂꯝꯗꯝ ꯑꯃꯅꯤ ꯐꯨꯔꯨꯞꯁꯤꯡ ꯑꯗꯨꯒꯤ ꯃꯅꯨꯡꯗ ꯃꯩꯇꯩ ꯄꯥꯉꯜ ꯍꯥꯏꯕ ꯐꯨꯔꯨꯞ ꯑꯁꯤꯁꯨ ꯑꯃꯅꯤ ꯃꯩꯇꯩ ꯄꯥꯉꯜꯒꯤ ꯑꯉꯥꯡ ꯑꯃ ꯄꯣꯛꯂꯕ ꯃꯇꯨꯡ ꯆꯍꯤ ꯑꯃ ꯐꯥꯎꯗ ꯄꯥꯡꯊꯣꯛꯄ ꯊꯧꯔꯝꯁꯤꯡ ꯍꯥꯏꯕ ꯇꯥꯔꯕꯗꯤ ꯑꯉꯥꯡ ꯑꯗꯨ ꯄꯣꯛꯄꯒ ꯃꯅꯥꯀꯣꯡꯗ ꯏꯁꯣꯔꯒꯤ ꯃꯃꯤꯡ ꯂꯧꯗꯨꯅ ꯍꯥꯏꯕ ꯑꯁꯤ ꯆꯠꯅꯩ ꯃꯗꯨꯒꯤ ꯃꯇꯨꯡ ꯅꯨꯃꯤꯠ ꯇꯔꯦꯠꯅꯤ ꯑꯉꯥꯡ ꯑꯗꯨ ꯄꯣꯛꯂꯕ ꯅꯨꯃꯤꯠ ꯇꯔꯦꯠꯅꯤ ꯁꯨꯕꯗ ꯑꯀꯤꯒꯥ ꯍꯥꯏꯕꯗꯤ ꯑꯉꯥꯡ ꯑꯗꯨ ꯑꯉꯥꯡ ꯑꯗꯨꯒꯤꯗꯃꯛꯇ ꯃꯄꯨꯒꯤ ꯃꯤꯡ ꯃꯤꯡꯂꯦꯟ ꯑꯊꯣꯏꯕ ꯂꯧꯗꯨꯅ ꯁꯥ ꯂꯦꯟꯗꯨꯅ ꯀꯠꯊꯣꯛꯄ ꯁꯤꯁꯨ ꯆꯠꯅꯩ ꯅꯨꯃꯤꯠ ꯇꯔꯦꯠꯅꯤꯗ ꯉꯝꯗ꯭ꯔꯒꯅ ꯅꯨꯃꯤꯠ ꯇꯔꯥꯃꯔꯤꯅꯤꯗ ꯇꯔꯥꯃꯔꯤꯅꯤꯗ ꯉꯝꯗ꯭ꯔꯒꯅ ꯅꯨꯃꯤꯠ ꯀꯨꯟꯃꯥꯊꯣꯏꯅꯤꯗ ꯄꯥꯡꯊꯣꯛꯄ ꯑꯁꯤ ꯆꯠꯅꯩ ꯃꯁꯤꯗ ꯐꯥꯎ ꯉꯝꯗ꯭ꯔꯒꯅ ꯑꯩꯅ ꯉꯝꯂꯛꯄ ꯃꯇꯝꯗ ꯑꯉꯥꯡ ꯑꯗꯨꯒꯤꯗꯃꯛ ꯁꯥ ꯂꯦꯟꯗꯨꯅ ꯀꯠꯊꯣꯛꯄ ꯆꯠꯅꯩ ꯃꯁꯤ ꯏꯃꯨꯡ ꯃꯅꯨꯡ ꯀꯩꯔꯣꯏ ꯂꯩꯀꯥꯏꯗ ꯌꯦꯟꯗꯨꯅ ꯄꯨꯟꯅ ꯆꯥꯃꯤꯟꯅꯕ ꯌꯥꯏ ꯁꯥ ꯑꯗꯨ ꯃꯁꯤꯗ ꯏꯅꯥꯛ ꯈꯨꯟꯕ ꯆꯥꯕ ꯌꯥꯕ ꯌꯥꯗꯕ ꯄꯨꯝꯅꯃꯛ ꯂꯣꯏꯅꯃꯛ ꯌꯥꯏ ꯑꯗꯨꯒꯤ ꯃꯇꯨꯡꯗ ꯑꯉꯥꯡ ꯑꯗꯨꯒꯤ ꯃꯃꯤꯡ ꯃꯃꯤꯡ ꯊꯣꯟꯕꯤ ꯃꯃꯤꯡ ꯑꯁꯤ ꯑꯔꯥꯕꯤꯛ ꯋꯥꯍꯩꯗꯒꯤ ꯂꯧꯊꯣꯛꯑꯒ ꯍꯥꯏꯕꯗꯤ ꯏꯁꯂꯥꯝ ꯂꯥꯏꯅꯤꯡꯒꯤ ꯑꯣꯏꯕ ꯑꯊꯣꯏꯕ ꯑꯣꯏꯅ ꯂꯩꯔꯤꯕ ꯑꯊꯣꯏꯕ ꯂꯥꯏꯔꯤꯛ ꯑꯣꯏꯅ ꯂꯩꯔꯤꯕ ꯀꯨꯔꯥꯟꯗꯒꯤ ꯂꯧꯊꯣꯛꯂꯒ ꯊꯣꯟꯕ ꯅꯠꯇ꯭ꯔꯒꯅ ꯍꯧꯈ꯭ꯔꯕ ꯃꯄꯥ ꯃꯄꯨꯁꯤꯡꯒꯤ ꯃꯃꯤꯡ ꯂꯧꯗꯨꯅ ꯊꯣꯟꯕ ꯅꯠꯇ꯭ꯔꯒ ꯂꯝꯗꯝ ꯑꯗꯨꯗ ꯂꯩꯔꯤꯕ ꯃꯐꯝ ꯑꯗꯨꯒꯤ ꯃꯇꯨꯡ ꯏꯟꯅ ꯃꯃꯤꯡ ꯊꯣꯟꯕ ꯃꯁꯤꯁꯨ ꯆꯠꯅꯩ ꯑꯗꯨꯒꯤ ꯃꯇꯨꯡꯗ ꯑꯉꯥꯡ ꯑꯉꯥꯡ ꯑꯗꯨꯕꯨ ꯑꯉꯥꯡ ꯑꯗꯨꯒꯤ ꯅꯨꯄꯤ ꯑꯣꯏꯔꯒꯅ ꯑꯉꯥꯡ ꯑꯉꯥꯡ ꯑꯗꯨꯒꯤ ꯃꯅꯥ ꯍꯨꯠꯄ ꯅꯠꯇ꯭ꯔꯒ ꯅꯥꯇꯣꯟ ꯍꯨꯠꯄꯒꯤ ꯊꯧꯔꯝꯁꯨ ꯄꯥꯡꯊꯣꯛꯅꯕ ꯌꯥꯎꯋꯤ ꯑꯁꯤꯅꯆꯤꯡꯕ ꯀꯌꯥ ꯑꯃꯔꯣꯝ ꯄꯥꯡꯊꯣꯛꯏ